ꯑꯩꯅ ꯂꯝꯕꯤ ꯆꯠꯄ ꯃꯇꯝ ꯑꯁꯤꯗ ꯑꯊꯥꯞ ꯑꯊꯥꯞꯄ ꯃꯐꯝꯁꯤꯡ ꯀꯜꯀꯇꯥ ꯗꯤꯜꯂꯤ ꯃꯨꯝꯕꯩꯅꯆꯤꯡꯕ ꯆꯠꯄ ꯇꯥꯔꯕꯗꯤ ꯑꯩꯒꯤ ꯂꯣꯏꯅꯕꯤ ꯅꯨꯄꯤꯒ ꯀꯣꯅꯅ ꯆꯠꯄ ꯄꯥꯝꯃꯤ ꯀꯔꯤ ꯃꯔꯝꯒꯤꯅꯣ ꯍꯥꯏꯔꯒꯗꯤ ꯂꯝꯕꯤ ꯁꯥꯡꯅ ꯆꯠꯂꯛꯄ ꯃꯇꯝꯁꯤꯗ ꯑꯋꯥꯕ ꯊꯦꯡꯅꯒꯗꯕ ꯅꯨꯡꯉꯥꯏꯕ ꯊꯦꯡꯅꯒꯗꯕ ꯑꯃꯗꯤ ꯑꯉꯛ ꯑꯉꯛꯄ ꯀꯌꯥ ꯏꯈꯪ ꯈꯪꯗꯕ ꯀꯌꯥ ꯄꯨꯝꯅꯃꯛ ꯑꯁꯤ ꯑꯩꯒꯤ ꯅꯨꯄꯤꯒ ꯂꯣꯏꯅꯅ ꯆꯠꯅꯕ ꯇꯥꯔꯒꯗꯤ ꯈꯪꯗꯕꯗꯨꯁꯨ ꯈꯪꯃꯤꯟꯅꯔꯅꯤ ꯎꯗꯕꯗꯨꯁꯨ ꯎꯅꯔꯅꯤ ꯑꯋꯥꯕ ꯀꯌꯥꯁꯨ ꯋꯥꯅ ꯈꯥꯡꯃꯤꯟꯅꯔꯒꯅꯤ ꯅꯨꯡꯉꯥꯏꯕ ꯀꯌꯥꯁꯨ ꯅꯨꯡꯉꯥꯏ ꯃꯤꯟꯅꯔꯒꯅꯤ ꯂꯣꯏꯅꯅ ꯑꯅꯤ ꯆꯠꯄ ꯍꯥꯏꯕꯁꯤꯅ ꯑꯃꯠꯇ ꯆꯠꯄ ꯍꯥꯏꯕ ꯑꯁꯤꯗꯒꯤ ꯄꯨꯝꯅꯃꯛꯇ ꯈꯨꯗꯣꯡꯆꯥꯕ ꯍꯦꯜꯂꯤ ꯑꯩꯒꯤ ꯏꯆꯥꯅꯨꯄꯤ ꯀꯜꯀꯇꯥꯗ ꯂꯩꯈ꯭ꯔꯦ ꯑꯗꯨꯅ ꯃꯔꯝ ꯑꯣꯏꯔꯒ ꯆꯠꯇꯕ ꯌꯥꯗꯕ ꯑꯃꯗꯒꯤ ꯑꯩꯈꯣꯏꯒꯤ ꯅꯨꯄꯤꯒ ꯂꯣꯏꯅꯅ ꯀꯜꯀꯇꯥꯗ ꯏꯝꯐꯥꯜꯗꯒꯤ ꯐ꯭ꯂꯥꯏꯠ ꯇꯣꯡꯂꯒ ꯀꯜꯀꯇꯥ ꯏꯌꯥꯔꯄꯣꯔꯠ ꯇꯥꯟꯅ ꯆꯠꯂꯝꯃꯤ ꯀꯜꯀꯇꯥꯗꯒꯤ ꯑꯃꯨꯛ ꯍꯟꯅ ꯏꯌꯥꯔꯄꯣꯔꯠꯇꯒꯤ ꯊꯣꯛꯂꯦ ꯍꯥꯏꯔꯒ ꯇꯦꯛꯁꯤ ꯇꯣꯡꯂꯒ ꯑꯗꯨꯨꯒꯨꯝꯂꯕ ꯏꯆꯥꯅꯨꯄꯤ ꯂꯩꯔꯤꯕ ꯃꯨꯔꯁꯤꯗꯕꯥꯗ ꯍꯥꯏꯔꯤꯕ ꯃꯐꯝ ꯑꯗꯨ ꯐꯥꯎꯕ ꯂꯣꯀꯦꯜ ꯇ꯭ꯔꯦꯟ ꯇꯣꯡꯗꯅ ꯆꯠꯂꯝꯃꯤ ꯃꯨꯔꯁꯤꯗꯕꯥꯗ ꯏꯁꯇꯦꯁꯟꯗꯒꯤ ꯑꯃꯨꯛꯀ ꯏꯆꯥꯅꯨꯄꯤꯅ ꯂꯩꯔꯤꯕ ꯍꯥꯏꯔꯤꯕ ꯃꯐꯝ ꯑꯗꯨ ꯀꯤꯂꯣꯃꯤꯇꯔ ꯃꯉꯥ ꯂꯥꯞꯄꯤ ꯀꯤꯂꯣꯃꯤꯇꯔ ꯃꯉꯥ ꯑꯗꯨ ꯇꯦꯛꯁꯤ ꯑꯃꯗ ꯂꯨꯄꯥ ꯆꯅꯤ ꯌꯥꯡꯈꯩ ꯄꯤꯔ ꯑꯃꯨꯛꯀ ꯆꯠꯂꯤ ꯑꯗꯨꯒ ꯃꯇꯧ ꯑꯁꯨꯝ ꯇꯧꯔꯗꯨꯅ ꯏꯆꯥꯅꯨꯄꯤꯅ ꯂꯩꯔꯤꯕ ꯃꯐꯝ ꯑꯗꯨ ꯇꯥꯟꯅ ꯌꯧꯁꯤꯜꯂꯤ ꯃꯐꯝ ꯑꯗꯨꯗ ꯑꯩꯈꯣꯏ ꯍꯞꯇꯥ ꯑꯃ ꯂꯩꯔꯒ ꯑꯦꯔꯤꯌꯥꯗꯨꯗ ꯂꯩꯔꯤꯕ ꯃꯐꯝ ꯑꯗꯨꯒꯤ ꯑꯀꯣꯏꯕ ꯌꯦꯡꯕ ꯌꯥꯕ ꯑꯩꯈꯣꯏ ꯑꯅꯤ ꯄꯨꯟꯅ ꯌꯦꯡꯃꯤꯟꯅꯔꯝꯂꯒ ꯑꯃꯨꯛꯀ ꯍꯜꯂꯛꯏ ꯂꯣꯏꯅꯅ ꯑꯅꯤꯁꯨꯕ ꯖꯔꯅꯤꯗ ꯑꯩꯅ ꯃꯨꯝꯕꯩ ꯆꯠꯂꯝꯃꯤ ꯃꯨꯝꯕꯩ ꯆꯠꯄꯗꯁꯨ ꯏꯇꯣꯝꯈꯛꯇ ꯆꯠꯄꯁꯤ ꯅꯨꯡꯉꯥꯏꯇꯕꯅ ꯃꯔꯝ ꯑꯣꯏꯔꯒ ꯑꯩꯒꯤ ꯅꯨꯄꯤꯒ ꯂꯣꯏꯅꯅ ꯃꯨꯝꯕꯩ ꯆꯠꯂꯤ ꯃꯨꯝꯕꯩ ꯆꯠꯄꯁꯤꯗ ꯌꯨꯝꯗꯒꯤꯅ ꯃꯅꯤꯄꯨꯔꯗꯒꯤ ꯗꯤꯃꯥꯄꯨꯔ ꯐꯥꯎꯕ ꯕꯁ ꯇꯣꯡꯉꯒ ꯆꯠꯂꯤ ꯑꯗꯨꯒ ꯃꯐꯝ ꯑꯗꯨꯗ ꯄꯨꯡ ꯑꯍꯨꯝ ꯃꯔꯤ ꯄꯣꯊꯥꯔꯕ ꯃꯇꯨꯡ ꯑꯗꯨꯗ ꯗꯤꯃꯥꯄꯨꯔꯗꯒꯤ ꯇ꯭ꯔꯦꯟ ꯇꯤꯀꯦꯠ ꯀꯛꯏ ꯇ꯭ꯔꯦꯟ ꯇꯤꯀꯦꯠ ꯀꯛꯑꯒ ꯒꯧꯍꯥꯇꯤ ꯐꯥꯎꯕ ꯆꯠꯂꯤ ꯅꯣꯡꯉꯥꯟꯕ ꯃꯇꯝꯗ ꯒꯧꯍꯥꯇꯤꯗ ꯊꯨꯡꯉꯤ ꯒꯧꯍꯥꯇꯤꯗꯒꯤ ꯑꯃꯨꯛ ꯍꯟꯅ ꯑꯩꯈꯣꯏ ꯃꯨꯝꯕꯩ ꯌꯧꯕꯒꯤ ꯇꯤꯀꯦꯠ ꯀꯛꯑꯦ ꯍꯥꯏꯔꯒ ꯃꯨꯝꯕꯩ ꯌꯧꯕ ꯇ꯭ꯔꯦꯟꯗ ꯑꯩꯈꯣꯏ ꯑꯅꯤ ꯇꯣꯡꯈꯠꯂꯝꯃꯤ ꯇ꯭ꯔꯦꯟ ꯃꯅꯨꯡ ꯑꯗꯨꯗ ꯇ꯭ꯔꯦꯟꯒꯤ ꯇꯤꯀꯦꯠ ꯆꯦꯀꯔ ꯇꯤ ꯇꯤ ꯂꯥꯛꯏ ꯇꯤ ꯇꯤ ꯂꯥꯛꯑꯒ ꯑꯩꯈꯣꯏꯒꯤ ꯇꯤꯀꯦꯠꯁꯤꯡ ꯑꯗꯨ ꯆꯦꯛ ꯇꯧꯋꯤ ꯆꯦꯛ ꯇꯧꯔꯕ ꯃꯇꯨꯡꯗꯨꯗ ꯃꯊꯪ ꯑꯃꯛꯀ ꯆꯠꯈꯤ ꯑꯩꯈꯣꯏꯅ ꯃꯇꯝ ꯃꯇꯝꯒꯤ ꯑꯣꯏꯕ ꯕ꯭ꯔꯦꯛꯐꯥꯁ ꯂꯟꯁ ꯗꯤꯅꯔꯅꯆꯤꯡꯕꯒꯤ ꯃꯇꯝ ꯑꯣꯏꯔꯛꯄ ꯃꯇꯝꯗ ꯑꯩꯈꯣꯏꯒꯤ ꯆꯥꯛ ꯑꯦꯟꯁꯥꯡ ꯌꯣꯟꯕ ꯀꯥꯡꯕꯨ ꯆꯥ ꯌꯣꯟꯕ ꯀꯥꯡꯕꯨ ꯑꯆꯥꯄꯣꯠ ꯁꯃꯣꯁꯥꯅꯆꯤꯡꯕ ꯌꯣꯟꯕ ꯀꯥꯡꯕꯨ ꯃꯌꯥꯝ ꯑꯃ ꯂꯥꯛꯏ ꯍꯥꯏꯔꯤꯕꯁꯤꯡ ꯑꯗꯨꯅ ꯗꯒꯤ ꯄꯩꯁꯥ ꯄꯤꯔꯒ ꯑꯩꯈꯣꯏꯅ ꯆꯥꯅꯤꯡ ꯆꯥꯅꯤꯡꯕꯁꯤꯡ ꯑꯗꯨ ꯃꯇꯝ ꯃꯇꯝꯒꯤ ꯑꯣꯏꯅ ꯆꯥꯏ ꯀꯔꯤꯒꯨꯝꯕ ꯃꯇꯝꯗ ꯆꯠꯅꯤꯡꯕꯗꯤ ꯑꯩꯅ ꯕꯦꯡꯒ꯭ꯂꯣꯔꯁꯨ ꯆꯠꯅꯤꯡꯉꯤ ꯇ꯭ꯔꯤꯕꯥꯟꯗꯝꯁꯨ ꯆꯠꯅꯤꯡꯉꯤ ꯏꯟꯗꯤꯌꯥꯒꯤ ꯃꯐꯝ ꯃꯐꯝ ꯀꯣꯏꯝꯕꯇꯣꯔꯁꯨ ꯆꯠꯅꯤꯡꯉꯤ ꯑꯗꯨꯒ ꯆꯦꯅꯥꯏꯁꯨ ꯆꯠꯅꯤꯡꯉꯤ ꯃꯐꯝꯁꯤꯡ ꯑꯁꯤ ꯆꯠꯄ ꯃꯇꯝꯗ ꯑꯩꯒꯤ ꯅꯨꯄꯤ ꯅꯠꯇ꯭ꯔꯕꯁꯨ ꯀꯅꯥꯒꯨꯝꯕ ꯑꯃꯒ ꯑꯩꯈꯣꯏ ꯆꯠꯅꯕ ꯄꯥꯝꯃꯤ ꯆꯠꯅꯈꯤꯕ ꯇꯥꯔꯒꯗꯤ ꯑꯩꯈꯣꯏ ꯑꯩꯈꯣꯏ ꯃꯐꯝ ꯃꯐꯝ ꯈꯨꯗꯤꯡꯃꯛꯇ ꯈꯨꯗꯣꯡꯆꯥꯗꯕ ꯀꯌꯥꯗꯒꯤ ꯑꯩꯈꯣꯏꯗ ꯈꯨꯗꯣꯡꯆꯥꯕ ꯐꯪꯒꯅꯤ ꯂꯣꯏꯅꯅ ꯑꯩꯈꯣꯏꯅ ꯆꯠꯄ ꯃꯇꯝꯗ ꯏꯁꯥꯒꯤ ꯀꯔꯤꯒꯨꯝꯕ ꯄꯣꯠ ꯌꯥꯎꯔꯦ ꯄꯣꯠ ꯌꯥꯎꯕ ꯇꯥꯔꯕꯗꯤ ꯑꯩꯈꯣꯏꯅ ꯇꯣꯏꯂꯦꯠ ꯆꯪꯕꯒꯤ ꯗꯔꯀꯥꯔ ꯑꯣꯏꯔꯛꯀꯅꯤ ꯅꯠꯇ꯭ꯔꯒ ꯀꯔꯤꯒꯨꯝꯕ ꯇꯤꯀꯦꯠ ꯀꯛꯄꯒꯤ ꯅꯠꯇ꯭ꯔꯒ ꯃꯐꯝ ꯑꯃꯗ ꯗ ꯆꯠꯄꯒꯤ ꯗꯔꯀꯥꯔ ꯑꯣꯏꯔꯛꯀꯅꯤ ꯀꯅꯥꯒꯨꯝꯕ ꯑꯃꯒ ꯂꯣꯏꯅꯅ ꯆꯠꯄ ꯇꯥꯔꯒꯗꯤ ꯍꯥꯏꯔꯤꯕ ꯄꯣꯠꯁꯤꯡ ꯑꯁꯤ ꯑꯩꯈꯣꯏ ꯁꯤꯟꯗꯣꯛ ꯁꯤꯟꯖꯤꯟ ꯄꯣꯠꯁꯤꯡ ꯑꯗꯨꯒꯤ ꯒꯤ ꯌꯦꯡꯍꯧꯅꯉꯥꯏꯒꯤ ꯑꯩꯅ ꯇꯣꯏꯂꯦꯠ ꯆꯪꯕ ꯃꯇꯝꯗ ꯑꯃꯅ ꯑꯃꯛ ꯆꯪ ꯑꯃꯅ ꯑꯃꯛ ꯌꯦꯡꯍꯧ ꯁꯨꯃꯥꯏꯅ ꯇꯧꯕ ꯇꯥꯏ ꯂꯣꯏꯅꯅ ꯑꯩꯈꯣꯏꯅ ꯇ꯭ꯔꯦꯟ ꯇꯤꯀꯦꯠ ꯀꯛꯄꯅꯆꯤꯡꯕ ꯂꯥꯏꯟ ꯂꯦꯞꯄ ꯃꯇꯝ ꯑꯁꯤꯗ ꯁꯤꯗꯁꯨ ꯃꯤ ꯑꯅꯤ ꯆꯠꯄꯒꯤ ꯈꯨꯗꯣꯡꯆꯥꯕ ꯃꯌꯥꯝ ꯑꯃ ꯂꯩ ꯑꯗꯨꯒ ꯏꯇꯣꯝꯇ ꯆꯠꯄ ꯇꯥꯔꯕꯗꯤ ꯀꯔꯤꯒꯨꯝꯕ ꯃꯐꯝ ꯑꯃꯗ ꯀꯅꯥꯒꯨꯝꯕ ꯑꯃꯅ ꯍꯥꯏꯕꯗꯤ ꯄꯣꯠ ꯆꯩ ꯂꯨꯠ ꯇꯧꯕ ꯃꯨꯟꯕ ꯂꯥꯛꯄꯅꯆꯤꯡꯕꯁꯨ ꯑꯩꯈꯣꯏ ꯇꯧꯔꯛꯄ ꯌꯥꯏ ꯑꯗꯨ ꯃꯤ ꯑꯅꯤ ꯆꯠꯄ ꯇꯥꯔꯕꯗꯤ ꯁꯤꯗꯒꯤ ꯑꯩꯈꯣꯏꯒꯤ ꯏꯁꯥ ꯉꯥꯛ ꯁꯦꯟꯅꯉꯥꯏꯒꯤ ꯑꯃꯗꯤ ꯏꯁꯥꯒꯤ ꯁꯦꯀ꯭ꯌꯨꯔꯤꯇꯤꯒꯤꯗꯃꯛꯇ ꯃꯤ ꯑꯅꯤ ꯆꯠꯄꯁꯤꯅ ꯈ꯭ꯋꯥꯏꯗꯒꯤ ꯍꯦꯟꯅ ꯐꯩꯌꯦꯅ ꯍꯥꯏꯖꯅꯤꯡꯉꯤ ꯑꯗꯨꯒ ꯃꯔꯨꯑꯣꯏꯅ ꯑꯩꯈꯣꯏ ꯃꯨꯜꯁꯜꯃꯥꯟ ꯑꯃ ꯑꯣꯏꯅ ꯐꯔꯁ ꯑꯃ ꯑꯣꯏꯔꯤꯕ ꯈ꯭ꯋꯥꯏꯗꯒꯤ ꯁꯥꯡꯕ ꯖꯔꯅꯤꯗꯤ ꯀꯔꯤꯅꯣ ꯍꯥꯏꯕ ꯃꯇꯝꯁꯤꯗ ꯍꯁꯀꯤ ꯖꯔꯅꯤ ꯑꯁꯤꯅꯤ ꯍꯁ ꯍꯥꯏꯔꯤꯕꯁꯤ ꯏꯁꯂꯥꯝꯒꯤ ꯇꯧꯗꯕ ꯌꯥꯗ꯭ꯔꯕ ꯊꯕꯛ ꯃꯉꯥꯁꯤꯡꯒꯤ ꯃꯅꯨꯡꯗ ꯄꯩꯁꯥ ꯄꯥꯏꯕꯁꯤꯡꯒꯤ ꯈ꯭ꯋꯥꯏꯒꯤ ꯃꯔꯨꯑꯣꯏꯕ ꯑꯃꯅꯤ ꯄꯨꯟꯁꯤꯗ ꯃꯨꯜꯁꯜꯃꯥꯟ ꯈꯨꯗꯤꯡꯃꯛ ꯑꯃꯨꯛꯇꯪ ꯍꯔꯁ ꯆꯠꯀꯗꯕꯅꯤ ꯍꯔꯁꯁꯤ ꯀꯔꯥꯏꯗ ꯆꯠꯀꯗꯒꯦ ꯍꯥꯏꯕꯁꯤ ꯁꯥꯎꯗꯤ ꯑꯔꯞꯇ ꯂꯩꯔꯤꯕ ꯃꯀꯥ ꯑꯃꯗꯤ ꯃꯗꯤꯅꯥ ꯍꯣꯂꯤ ꯁꯤꯇꯤ ꯍꯥꯏꯕꯗꯤ ꯌꯥꯝꯅ ꯑꯁꯦꯡꯕ ꯃꯐꯝ ꯄ꯭ꯔꯤꯊꯤꯕꯤꯒꯤ ꯂꯩꯔꯤꯕ ꯃꯐꯝ ꯈꯨꯗꯤꯡꯃꯛꯇꯒꯤ ꯍꯥꯏꯔꯤꯕ ꯃꯐꯝ ꯑꯅꯤꯁꯤꯅ ꯈ꯭ꯋꯥꯏꯗꯒꯤ ꯁꯦꯡꯉꯤ ꯍꯥꯏꯅ ꯊꯥꯖꯔꯤꯕ ꯃꯨꯜꯁꯟꯃꯥꯟꯁꯤꯡꯒꯤꯗꯃꯛꯇ ꯍꯥꯏꯔꯤꯕꯁꯤ ꯁꯤ ꯆꯠꯄꯁꯤ ꯑꯩꯈꯣꯏ ꯇꯉꯥꯏꯐꯗꯦ ꯑꯗꯨꯒ ꯃꯀꯥꯗ ꯂꯩꯔꯤꯕ ꯈꯅꯥ ꯀꯕꯥ ꯍꯥꯏꯔꯤꯕꯁꯤ ꯑꯩꯈꯣꯏ ꯄ꯭ꯔꯤꯊꯤꯕꯤ ꯑꯄꯨꯟꯕꯒꯤ ꯑꯣꯏꯅ ꯈ꯭ꯋꯥꯏꯗꯒꯤ ꯁꯦꯟꯇꯔ ꯏꯄꯤꯁꯦꯟꯇꯔ ꯑꯃꯅꯤ ꯍꯥꯏꯅ ꯑꯩꯈꯣꯏꯅ ꯂꯧꯅꯩ ꯃꯐꯝ ꯑꯁꯤꯗ ꯍꯥꯏꯔꯤꯕ ꯈꯥꯅꯥ ꯀꯕꯥ ꯑꯁꯤꯒꯤ ꯃꯊꯛꯇ ꯀꯔꯤꯒꯨꯝꯕ ꯖꯤꯕ ꯄꯥꯟꯕ ꯍꯥꯏꯕꯁꯤ ꯃꯁꯥ ꯄꯥꯟꯕ ꯎꯆꯦꯛ ꯋꯌꯥ ꯅꯠꯇ꯭ꯔꯒ ꯃꯤꯅ ꯁꯦꯝꯕ ꯔꯣꯀꯦꯠ ꯗ꯭ꯔꯣꯟ ꯅꯠꯇ꯭ꯔꯒꯅ ꯑꯦꯔꯣꯄ꯭ꯂꯦꯟꯅꯆꯤꯡꯕ ꯑꯃꯐꯥꯎꯕ ꯄꯥꯏꯕ ꯉꯝꯗꯦ ꯃꯐꯝ ꯑꯁꯤ ꯑꯁꯃꯥꯟꯒ ꯌꯥꯝ ꯅꯛꯅ ꯑꯁꯃꯥꯟ ꯍꯥꯏꯕꯗꯤ ꯄ꯭ꯔꯤꯊꯤꯕꯤꯒꯤ ꯃꯊꯛꯇ ꯂꯩꯈ꯭ꯔꯤꯕ ꯑꯁꯃꯟ ꯃꯔꯣꯟ ꯃꯔꯣꯟꯁꯤꯡꯁꯤꯒ ꯌꯥꯝꯅ ꯃꯔꯤ ꯂꯩꯅꯕ ꯄꯣꯠꯁꯛ ꯑꯃꯈꯛꯇꯪ ꯂꯩ ꯍꯥꯏꯔꯤꯕ ꯄꯣꯠꯁꯛ ꯑꯁꯤꯅ ꯃꯔꯝ ꯑꯣꯏꯔꯒ ꯃꯐꯝ ꯑꯁꯤꯗ ꯀꯔꯤꯒꯨꯝꯕ ꯖꯤꯕ ꯄꯥꯟꯕ ꯅꯠꯇ꯭ꯔꯒꯅ ꯃꯤꯅ ꯁꯦꯝꯖꯕ ꯗ꯭ꯔꯣꯟ ꯃꯤꯁꯥꯏꯜ ꯑꯦꯔꯣꯄ꯭ꯂꯦꯟꯅꯆꯤꯡꯕ ꯑꯃꯠꯇ ꯂꯥꯜꯂꯒ ꯆꯠꯄ ꯉꯝꯗꯦ ꯃꯁꯥ ꯃꯇꯣꯝꯇ ꯃꯐꯝ ꯑꯗꯨꯗꯒꯤ ꯍꯟꯗꯣꯛꯆꯔꯛꯏ ꯑꯁꯤꯒꯨꯝꯂꯕ ꯑꯉꯛꯄ ꯑꯁꯤ ꯄ꯭ꯔꯤꯊꯤꯕꯤꯒꯤ ꯑꯇꯣꯞꯄ ꯃꯐꯝ ꯑꯃꯠꯇ ꯂꯩꯇꯦ ꯑꯗꯨꯅ ꯍꯥꯏꯔꯤꯕ ꯍꯁ ꯑꯁꯤ ꯑꯩꯈꯣꯏ ꯆꯠꯄ ꯃꯇꯝꯗ ꯇꯧꯒꯗꯕ ꯊꯕꯛ ꯃꯌꯥꯝ ꯑꯃ ꯂꯩ ꯑꯍꯥꯟꯕꯗ ꯃꯁꯤ ꯆꯠꯀꯗꯕ ꯊꯥ ꯇꯔꯨꯛ ꯋꯥꯠꯂꯤꯉꯩꯗ ꯑꯩꯈꯣꯏꯒꯤ ꯐꯣꯝ ꯑꯃ ꯂꯧꯒꯗꯕꯅꯤ ꯑꯗꯨꯒ ꯍꯥꯏꯔꯤꯕ ꯐꯣꯝ ꯑꯁꯤ ꯃꯦꯟꯁꯤꯜꯂꯕ ꯃꯇꯨꯡꯗ ꯏꯁꯥꯒꯤ ꯄꯥꯁꯄꯣꯔꯠ ꯁꯥꯒꯗꯕꯅꯤ ꯏꯟꯇꯔꯅꯦꯁꯅꯦꯜ ꯄꯥꯁꯄꯣꯔꯠ ꯃꯀꯥ ꯑꯃꯗꯤ ꯃꯗꯤꯅꯥ ꯍꯁ ꯆꯠꯅꯉꯥꯏꯒꯤꯗꯃꯛꯇ ꯍꯥꯏꯔꯤꯕ ꯄꯥꯁꯄꯣꯔꯠ ꯑꯁꯤ ꯁꯥꯔꯕ ꯃꯇꯨꯡꯗ ꯑꯩꯈꯣꯏꯅ ꯆꯠꯀꯗꯧꯔꯤꯕꯁꯤꯒꯤ ꯄꯩꯁꯥꯒꯤ ꯑꯦꯃꯥꯎꯟꯒꯤ ꯁꯔꯨꯛ ꯑꯍꯨꯝ ꯊꯣꯛꯄꯒꯤ ꯁꯔꯨꯛ ꯑꯃ ꯑꯍꯥꯟꯕ ꯑꯩꯈꯣꯏ ꯗꯤꯄꯣꯖꯤꯠ ꯇꯧꯕ ꯇꯥꯏ ꯃꯊꯪꯗ ꯊꯥ ꯑꯃꯒꯤ ꯃꯇꯨꯡꯗ ꯑꯃꯛ ꯍꯥꯏꯔꯤꯕ ꯁꯔꯨꯛ ꯑꯃꯃꯨꯛ ꯗꯤꯄꯣꯖꯤꯠ ꯇꯧꯒꯅꯤ ꯑꯗꯨꯒ ꯆꯠꯂꯝꯗꯥꯏꯗ ꯑꯃꯛꯀ ꯑꯗꯨꯒꯤ ꯑꯔꯣꯏꯕꯒꯤ ꯄꯥꯔꯠ ꯑꯁꯤ ꯑꯩꯈꯣꯏ ꯗꯤꯄꯣꯖꯤꯠ ꯇꯧꯒꯅꯤ ꯑꯗꯨꯒꯤ ꯃꯇꯨꯡꯗ ꯑꯩꯈꯣꯏꯒꯤ ꯂꯩꯔꯤꯕ ꯍꯔꯁ ꯀꯃꯤꯇꯤ ꯑꯁꯤꯅ ꯀꯔꯤ ꯅꯨꯃꯤꯠ ꯆꯠꯀꯗꯒꯦ ꯍꯥꯏꯕꯅꯆꯤꯡꯕꯁꯤ ꯑꯩꯈꯣꯏꯗ ꯑꯩꯈꯣꯏ ꯈꯪꯍꯜꯂꯛꯀꯅꯤ ꯑꯗꯨꯒ ꯃꯅꯤꯄꯨꯔꯗꯒꯤ ꯑꯣꯏꯅꯗꯤ ꯑꯩꯈꯣꯏꯒꯤ ꯀꯜꯀꯇꯥ ꯑꯁꯤ ꯏꯟꯗꯤꯌꯥꯒꯤ ꯅꯣꯔꯠ ꯏꯁꯀꯤ ꯑꯣꯏꯅ ꯁꯦꯟꯇꯔꯅꯤ ꯑꯗꯨꯅ ꯑꯩꯈꯣꯏ ꯏꯝꯐꯥꯜꯗꯒꯤ ꯀꯜꯀꯇꯥꯒꯤ ꯑꯩꯈꯣꯏꯒꯤ ꯐ꯭ꯂꯥꯏꯠ ꯇꯣꯡꯉꯒ ꯍꯁ ꯇꯧꯒꯗꯕ ꯅꯨꯃꯤꯠ ꯀꯨꯟꯃꯉꯥꯅꯤ ꯅꯠꯇ꯭ꯔꯒꯅ ꯀꯨꯟꯊ꯭ꯔꯥꯅꯤ ꯋꯥꯠꯂꯤꯉꯩꯗ ꯑꯩꯈꯣꯏ ꯀꯜꯀꯇꯥ ꯌꯧꯒꯅꯤ ꯀꯜꯀꯇꯥꯗ ꯅꯣꯡ ꯅꯠꯇ꯭ꯔꯒ ꯑꯩꯈꯣꯏ ꯅꯤꯅꯤ ꯂꯩꯔꯕ ꯃꯇꯨꯡꯗ ꯀꯜꯀꯇꯥꯗꯒꯤ ꯁꯥꯎꯗꯤ ꯑꯔꯞ ꯖꯤꯗꯥꯥ ꯌꯧꯒꯗꯕ ꯐ꯭ꯂꯥꯏꯠꯀꯤ ꯇꯤꯀꯦꯠ ꯃꯈꯣꯏ ꯍꯁ ꯀꯃꯤꯇꯤꯅ ꯑꯩꯈꯣꯏ ꯁꯤꯜꯂꯛꯅꯤ ꯑꯗꯨꯒ ꯇꯤꯀꯦꯠ ꯄꯤꯔꯛꯀꯅꯤ ꯑꯗꯨꯒꯤ ꯃꯇꯨꯡꯏꯟꯅ ꯍꯁ ꯆꯠꯀꯗꯧꯔꯤꯕꯁꯤꯡ ꯑꯗꯨ ꯒ꯭ꯔꯨꯞ ꯒ꯭ꯔꯨꯞ ꯅꯥꯏꯅ ꯑꯩꯈꯣꯏ ꯁꯥꯎꯗꯤ ꯑꯔꯞꯇ ꯄꯥꯏꯒꯅꯤ ꯑꯗꯨꯒ ꯖꯤꯗꯥꯒꯤ ꯏꯌꯥꯔꯄꯣꯔꯠꯇ ꯇꯥꯒꯅꯤ ꯖꯤꯗꯥꯗ ꯇꯥꯔꯕ ꯃꯇꯨꯡ ꯑꯁꯤꯗ ꯑꯩꯈꯣꯏꯒꯤ ꯑꯦꯍꯔꯥꯝ ꯍꯥꯏꯔꯤꯕ ꯐꯤ ꯑꯁꯤ ꯅꯨꯄꯥꯒꯤꯁꯨ ꯅꯨꯄꯤꯒꯤꯁꯨ ꯁꯦꯠꯀꯅꯤ ꯅꯨꯄꯥꯒꯤ ꯑꯣꯏꯅꯗꯤ ꯑꯦꯍꯔꯥꯝ ꯁꯦꯠꯂꯕ ꯃꯇꯨꯡꯗ ꯑꯇꯣꯞꯄ ꯐꯤꯔꯣꯟ ꯑꯃ ꯐꯥꯎꯕ ꯁꯦꯠꯂꯣꯏ ꯍꯥꯏꯔꯤꯕ ꯐꯤ ꯑꯁꯤ ꯁꯥꯡꯅ ꯑꯁꯥꯡꯕ ꯐꯤꯅꯤ ꯁꯤꯒꯤꯁꯤꯅ ꯃꯤꯇꯔ ꯑꯅꯤꯒꯨꯝꯕ ꯑꯃꯅ ꯈ꯭ꯋꯥꯡꯗ ꯌꯦꯠꯁꯤꯟꯒꯅꯤ ꯑꯗꯨꯒ ꯃꯤꯇꯔ ꯑꯅꯤꯒꯨꯝꯕ ꯑꯃꯅ ꯍꯛꯆꯥꯡ ꯑꯃꯗꯤ ꯀꯣꯛ ꯐꯥꯎꯕ ꯏꯟꯒꯅꯤ ꯃꯐꯝ ꯑꯁꯤꯗꯒꯤ ꯑꯩꯈꯣꯏ ꯃꯀꯥꯗ ꯍꯥꯟꯅ ꯑꯩꯈꯣꯏ ꯍꯁꯀꯤ ꯌꯥꯝꯅ ꯑꯩꯈꯣꯏꯅ ꯆꯤꯟꯕ ꯑꯣꯏꯔꯒꯅ ꯃꯀꯥꯔꯣꯝꯗ ꯍꯥꯟꯅ ꯑꯩꯈꯣꯏ ꯆꯠꯀꯅꯤ ꯃꯀꯥ ꯑꯁꯤꯗ ꯌꯥꯝꯗ꯭ꯔꯕꯗ ꯍꯞꯇꯥ ꯑꯃꯗꯤ ꯃꯀꯥꯗ ꯂꯩꯒꯅꯤ ꯑꯗꯨꯒ ꯍꯁ ꯆꯠꯄꯒꯤ ꯅꯤꯌꯣꯝ ꯅꯤꯇꯤ ꯃꯌꯥꯝꯁꯤ ꯑꯩꯈꯣꯏ ꯃꯊꯪ ꯃꯊꯪ ꯄꯥꯡꯊꯣꯛꯀꯅꯤ ꯈ꯭ꯋꯥꯏꯒꯤ ꯑꯍꯥꯟꯕꯗꯤ ꯑꯩꯈꯣꯏꯒꯤ ꯐꯔꯁ ꯑꯣꯏꯅ ꯈꯥꯅꯥ ꯀꯕꯥ ꯍꯥꯏꯔꯤꯕ ꯑꯁꯦꯡꯕ ꯃꯐꯝ ꯑꯁꯤꯗ ꯇꯋꯥꯞ ꯇꯧꯒꯅꯤ ꯑꯁꯤꯗ ꯇꯋꯥꯞ ꯇꯧꯕ ꯂꯣꯏꯔꯕ ꯃꯇꯨꯡꯗ ꯑꯃꯨꯛꯀ ꯍꯟꯅ ꯑꯩꯈꯣꯏ ꯃꯨꯖꯦꯂꯦꯕꯥꯠꯇ ꯆꯠꯀꯅꯤ ꯃꯨꯖꯦꯂꯦꯕꯥꯠꯇꯒꯤ ꯑꯃꯛꯀ ꯃꯨꯖꯦꯂꯦꯕꯥꯠ ꯍꯥꯏꯔꯤꯕꯁꯤ ꯈꯥꯅꯥ ꯀꯕꯥꯗꯒꯤ ꯆꯧꯔꯥꯛꯅ ꯀꯤꯂꯣꯃꯤꯇꯔ ꯇ꯭ꯔꯥꯟꯊꯣꯏꯃꯨꯛ ꯆꯠꯂꯒ ꯂꯩꯕ ꯃꯐꯝ ꯑꯃꯅꯤ ꯑꯩꯈꯣꯏ ꯃꯐꯝ ꯑꯁꯤꯗꯒꯤ ꯑꯃꯛꯀ ꯑꯩꯈꯣꯏ ꯅꯨꯡ ꯍꯨꯟꯕꯅꯆꯤꯡꯕ ꯑꯩꯈꯣꯏꯒꯤ ꯃꯥꯒꯤ ꯊꯕꯛꯁꯤꯡ ꯄꯥꯡꯊꯣꯛꯑꯝꯒꯅꯤ ꯁꯩꯇꯥꯟꯗ ꯑꯩꯈꯣꯏꯒꯤ ꯅꯨꯡ ꯊꯥꯕ ꯑꯗꯨꯒꯤ ꯃꯇꯨꯡꯗ ꯑꯃꯛꯀ ꯑꯩꯈꯣꯏ ꯃꯤꯅꯥꯇ ꯆꯠꯀꯅꯤ ꯃꯤꯅꯥ ꯍꯥꯏꯔꯤꯕ ꯃꯐꯝ ꯑꯁꯤꯗꯁꯨ ꯑꯩꯈꯣꯏ ꯅꯨꯃꯤꯠ ꯍꯨꯝꯅꯤ ꯃꯔꯤꯅꯤ ꯑꯩꯈꯣꯏ ꯂꯩꯒꯅꯤ ꯃꯤꯅꯥꯗ ꯂꯩꯔꯕ ꯃꯇꯨꯡꯗ ꯑꯩꯈꯣꯏ ꯀꯨꯔꯕꯥꯅꯤ ꯇꯧꯒꯅꯤ ꯍꯥꯃꯦꯡ ꯅꯠꯇ꯭ꯔꯒꯅ ꯁꯟ ꯅꯠꯇ꯭ꯔꯒꯅ ꯎꯠꯅꯆꯤꯡꯕ ꯃꯥꯒꯤ ꯃꯥꯒꯤ ꯉꯝꯖꯕꯒꯤ ꯃꯇꯨꯡꯏꯟꯅ ꯀꯨꯔꯕꯥꯅꯤ ꯑꯩꯈꯣꯏ ꯇꯧꯒꯅꯤ ꯀꯨꯔꯕꯥꯅꯤ ꯇꯧꯕ ꯂꯣꯏꯔꯕ ꯃꯇꯨꯡꯗ ꯑꯩꯈꯣꯏ ꯇꯧꯔꯤꯕ ꯃꯤꯑꯣꯏꯁꯤꯡ ꯑꯗꯨꯒꯤ ꯅꯨꯄꯤ ꯑꯣꯏꯔꯒꯅ ꯁꯝ ꯃꯇꯣꯟꯗꯒꯤ ꯁꯝ ꯈꯔ ꯀꯛꯊꯠꯀꯅꯤ ꯅꯨꯄꯥ ꯑꯣꯏꯔꯒꯅ ꯂꯨ ꯀꯣꯛꯊꯣꯛꯀꯅꯤ ꯑꯗꯨꯒꯤ ꯃꯇꯨꯡꯗ ꯑꯩꯈꯣꯏ ꯈꯥꯅꯥ ꯀꯕꯥꯗ ꯑꯃꯛꯀ ꯍꯜꯂꯛꯀꯅꯤ ꯈꯥꯅꯥ ꯀꯕꯥꯗ ꯍꯜꯂꯛꯑꯕ ꯃꯇꯨꯡꯗ ꯑꯔꯣꯏꯕꯒꯤ ꯑꯩꯈꯣꯏ ꯇꯋꯥꯞ ꯇꯧꯒꯅꯤ ꯇꯋꯥꯞ ꯇꯧꯔꯕ ꯃꯇꯨꯡ ꯑꯁꯤꯗ ꯃꯗꯤꯅꯥ ꯌꯧꯕ ꯕꯁ ꯁꯔꯀꯥꯔꯅ ꯑꯗꯨꯝ ꯁꯤꯟꯒꯅꯤ ꯃꯐꯝ ꯑꯗꯨꯒꯤ ꯑꯗꯨꯒ ꯕꯁ ꯇꯣꯡꯗꯨꯅ ꯑꯩꯈꯣꯏ ꯃꯗꯤꯅꯥ ꯆꯠꯀꯅꯤ ꯃꯗꯤꯅꯥ ꯍꯥꯏꯔꯤꯕ ꯃꯐꯝ ꯑꯁꯤꯗ ꯑꯂꯥꯍꯒꯤ ꯅꯕꯤ ꯃꯣꯍꯃꯠ ꯁꯂꯂꯥꯍꯨꯑꯂꯤ ꯑꯁꯂꯝꯒꯤ ꯀꯕꯁꯇꯥꯟ ꯍꯥꯏꯔꯤꯕ ꯀꯕꯁꯇꯥꯟ ꯑꯗꯨꯗ ꯑꯍꯥꯟꯕꯗ ꯑꯩꯈꯣꯏ ꯖꯥꯔ ꯇꯧꯒꯅꯤ ꯑꯗꯨꯒ ꯃꯐꯝ ꯑꯗꯨꯗ ꯑꯩꯈꯣꯏ ꯅꯃꯥꯁ ꯃꯇꯝ ꯅꯤꯐꯨ ꯍꯥꯏꯕꯗꯤ ꯅꯨꯃꯤꯠ ꯅꯨꯃꯤꯠ ꯅꯤꯄꯥꯟꯅꯤ ꯑꯩꯈꯣꯏ ꯃꯐꯝ ꯑꯗꯨꯗ ꯂꯩꯒꯅꯤ ꯃꯐꯝ ꯑꯗꯨꯗ ꯂꯩꯔꯕ ꯅꯨꯃꯤꯠ ꯅꯤꯄꯥꯟꯅꯤ ꯂꯩꯔꯕ ꯃꯇꯨꯡ ꯑꯗꯨꯗꯒꯤꯗꯤ ꯑꯩꯈꯣꯏ ꯍꯁꯒꯤ ꯊꯕꯛ ꯄꯨꯝꯅꯛ ꯂꯣꯏꯔꯦ ꯑꯗꯨꯅ ꯑꯩꯈꯣꯏ ꯑꯩꯈꯣꯏꯒꯤ ꯃꯥꯏꯀꯩꯗ ꯑꯃꯛꯀ ꯍꯜꯂꯛꯄ ꯌꯥꯔꯒꯅꯤ ꯑꯗꯨꯒ ꯂꯣꯏꯅꯅ ꯑꯩꯈꯣꯏ ꯍꯥꯟꯅ ꯇꯧꯕ ꯑꯗꯨꯃꯥꯏꯅ ꯇ꯭ꯔꯤꯞ ꯅꯥꯏꯅ ꯏꯟꯗꯤꯌꯥꯗꯒꯤ ꯆꯠꯄ ꯍꯁ ꯍꯖꯤꯁꯤꯡ ꯑꯗꯨ ꯍꯁ ꯂꯣꯏꯔꯕꯕꯨ ꯀꯔꯤ ꯀꯧꯋꯤ ꯍꯖꯤ ꯅꯨꯄꯥꯅ ꯍꯖꯤ ꯅꯨꯄꯤꯅ ꯍꯖꯤꯕꯤꯅ ꯀꯧꯋꯤ ꯍꯥꯏꯔꯤꯕ ꯍꯁ ꯂꯣꯏꯔꯕ ꯍꯖꯤ ꯑꯃꯗꯤ ꯍꯖꯤꯕꯤꯁꯤꯡ ꯑꯁꯤ ꯃꯐꯝ ꯑꯗꯨꯒꯤ ꯁꯔꯀꯥꯔꯅ ꯁꯤꯜꯂꯦ ꯍꯥꯏꯔꯒ ꯃꯍꯥꯛꯀꯤ ꯇꯤꯀꯦꯠ ꯄꯤꯒꯅꯤ ꯂꯣꯏꯅꯅ ꯅꯣꯡꯃꯗ ꯈꯔ ꯈꯔ ꯇꯧꯔꯒ ꯑꯩꯈꯣꯏ ꯍꯥꯟꯅ ꯂꯥꯛꯄ ꯀꯜꯀꯇꯥ ꯗ ꯑꯃꯨꯛ ꯍꯟꯅ ꯂꯥꯛꯍꯟꯅꯉꯥꯏꯒꯤꯗꯃꯛꯇ ꯃꯈꯣꯏ ꯍꯣꯠꯅꯒꯅꯤ ꯑꯗꯨꯒ ꯑꯩꯈꯣꯏ ꯀꯜꯀꯇꯥꯗ ꯌꯧꯔꯛꯑꯕ ꯃꯇꯨꯡꯗꯁꯨ ꯑꯃꯛꯀ ꯀꯜꯀꯇꯥꯗꯒꯤ ꯏꯝꯐꯥꯜ ꯄꯥꯏꯔꯛꯄꯁꯤ ꯃꯤ ꯌꯥꯝꯕꯅ ꯃꯔꯝ ꯑꯣꯏꯔꯒ ꯅꯨꯃꯤꯠ ꯅꯤꯅꯤ ꯍꯨꯝꯅꯤꯗ ꯉꯥꯏꯅꯔꯒ ꯅꯣꯡꯃꯒꯤ ꯐ꯭ꯂꯥꯏꯠ ꯑꯃꯗ ꯃꯤ ꯆꯅꯤ ꯑꯍꯨꯝꯒꯨꯝꯕꯒꯤ ꯆꯥꯡꯗꯒꯤ ꯍꯦꯟꯅ ꯑꯩꯈꯣꯏꯒꯤ ꯑꯗꯨꯃꯥꯏꯅ ꯇꯧꯔꯒ ꯑꯩꯈꯣꯏ ꯂꯥꯛꯀꯅꯤ ꯑꯗꯨꯒ ꯑꯩꯈꯣꯏ ꯏꯝꯐꯥꯜꯗꯒꯤ ꯑꯃꯛꯀ ꯑꯩꯈꯣꯏ ꯃꯌꯨꯝ ꯃꯌꯨꯝꯗ ꯍꯟꯅꯔꯛꯀꯅꯤ ꯃꯇꯧ ꯑꯁꯨꯃꯥꯏꯅ ꯇꯧꯔꯒ ꯑꯩꯈꯣꯏꯒꯤ ꯍꯁ ꯑꯁꯤ ꯑꯩꯈꯣꯏ ꯆꯠꯂꯤ ꯍꯥꯏꯔꯤꯕ ꯃꯐꯝꯁꯤꯡ ꯑꯁꯤ ꯑꯩꯅ ꯈ꯭ꯋꯥꯏꯗꯒꯤ ꯆꯠꯅꯤꯡꯕ ꯑꯩꯈꯣꯏ ꯃꯐꯝꯁꯤꯡꯅꯤ